ꯃꯇꯝꯒꯤ ꯃꯇꯨꯡꯏꯟꯅ ꯌꯥꯝꯅ ꯂꯤꯔꯕꯒꯤ ꯃꯇꯨꯡ ꯃꯇꯝꯗꯗꯤ ꯑꯩꯈꯣꯏꯅ ꯑꯉꯥꯡꯁꯤꯡꯅ ꯏꯃꯨꯡ ꯃꯅꯨꯡ ꯃꯤꯡꯒꯧ ꯀꯧꯕ ꯃꯇꯝꯗ ꯃꯃꯥ ꯕꯕꯥꯑꯅ ꯁꯤꯖꯤꯟꯅꯔꯛ ꯁꯤꯖꯤꯟꯅꯈꯤꯕ ꯍꯧꯖꯤꯛꯀꯤ ꯃꯇꯝꯒꯤ ꯑꯉꯥꯡꯁꯤꯡꯅ ꯆꯥꯎꯈꯠꯂꯛꯄꯒꯤ ꯃꯇꯨꯡꯏꯟꯅ ꯗꯦꯗꯤ ꯃꯝꯃꯤ ꯍꯥꯏꯅ ꯑꯇꯣꯞꯄ ꯃꯤꯡꯒꯧ ꯁꯨꯝ ꯁꯤꯖꯤꯟꯅꯔꯛꯄ ꯑꯃꯁꯨꯡ ꯃꯁꯤꯡ ꯍꯥꯏꯕꯗꯇ ꯑꯣꯏꯔꯣ ꯋꯥ ꯑꯃ ꯑꯅꯤ ꯍꯥꯏꯕꯒꯤ ꯃꯍꯨꯠꯇ ꯋꯥꯟ ꯇꯨ ꯊ꯭ꯔꯤ ꯑꯅ ꯃꯍꯨꯠ ꯁꯤꯟꯈꯤꯕ

ꯃꯔꯝ ꯑꯣꯏꯔꯒ ꯃꯁꯤꯗ ꯍꯦꯟꯅ ꯃꯍꯨꯠ ꯁꯤꯟꯈꯤꯕ ꯃꯁꯤ ꯃꯁꯤꯁꯤꯡ ꯑꯁꯤ ꯑꯩꯍꯥꯛ ꯑꯍꯣꯡꯕ ꯈꯔ ꯑꯁꯤ ꯎꯖꯩ